ꯑꯩꯅ ꯏꯝꯐꯥꯜ ꯀꯦꯞ ꯁꯔꯕꯤꯁꯇꯒꯤ ꯀꯦꯞ ꯑꯃ ꯕꯨꯛ ꯇꯧꯕꯅꯦ ꯀ ꯀ꯭ꯋꯥꯏꯊꯦꯜ ꯇꯨ ꯀꯛꯆꯤꯡ ꯆꯠꯁꯦꯅ ꯑꯗꯨꯒ ꯂꯝꯕꯤꯗ ꯒꯥꯔꯤꯗꯨ ꯄꯡꯆꯔꯁꯨ ꯑꯣꯔꯛꯑꯦ ꯑꯗꯨꯒ ꯃꯥꯒꯤ ꯐꯝꯐꯝ ꯁꯤꯠ ꯇꯨꯁꯨ ꯁꯦꯒꯥꯏꯔꯦ ꯍꯣꯔꯣꯟꯁꯨ ꯐꯖꯅ ꯌꯥꯔꯝꯗꯦ ꯗ꯭ꯔꯥꯢꯕꯔꯁꯨ ꯃꯥꯁꯨ ꯂꯝꯕꯤ ꯂꯝꯈꯥꯡꯁꯨ ꯀꯌꯥ ꯈꯪꯗꯦ ꯑꯗꯨꯅ ꯌꯥꯝꯅ ꯅꯨꯡꯉꯥꯢꯇꯦ